ꯑꯩꯍꯥꯛꯀꯤ ꯍꯤꯡꯅꯕꯒꯤ ꯂꯝꯕꯤꯗ ꯑꯦꯂꯦꯛꯇ꯭ꯔꯤꯁꯤꯇꯤꯒꯤ ꯃꯈꯥ ꯄꯣꯟꯕ꯭ꯔꯥ ꯍꯥꯏꯕꯁꯦ ꯍꯣꯏ ꯌꯥꯝꯅ ꯄꯣꯜꯂꯦ ꯃꯈꯥꯗꯣ ꯑꯦꯂꯦꯛꯇ꯭ꯔꯤꯁꯤꯇꯤꯒꯤ ꯃꯈꯥꯗ ꯌꯥꯝ ꯄꯣꯜꯂꯦ ꯀꯩꯒꯤꯅꯣ ꯍꯥꯏꯕꯗ ꯑꯩꯍꯥꯛꯅ ꯅꯨꯃꯤꯠ ꯆꯨꯞꯄꯗꯒꯤ ꯅꯨꯃꯤꯠ ꯇꯥꯕ ꯐꯥꯎ ꯑꯦꯂꯦꯛꯇ꯭ꯔꯤꯁꯤꯇꯤ ꯁꯤꯖꯤꯟꯅꯩ

ꯑꯗꯨꯕꯨ ꯑꯩꯍꯥꯛꯅ ꯃꯤ ꯌꯥꯝ ꯐꯣꯔꯇꯤ ꯄꯥꯔꯁꯦꯟ ꯐꯣꯔꯇꯤ ꯄꯥꯔꯁꯦꯟ ꯍꯥꯎꯁꯍꯣꯜꯗꯅ ꯌꯨꯝ ꯌꯥꯎꯅ ꯏꯟꯚꯥꯏꯇꯔ ꯂꯩꯈ꯭ꯔꯦ ꯃꯤ ꯈꯔꯅ ꯁꯣꯂꯔ ꯂꯩꯈ꯭ꯔꯦ ꯑꯆꯧꯕ ꯁꯣꯂꯔ ꯑꯆꯧꯕ ꯂꯩꯌꯦ ꯑꯗꯨꯕꯨ ꯁꯣꯂꯔ ꯑꯄꯤꯛꯄ ꯇꯦꯕꯜ ꯂꯦꯝꯞ ꯇꯦꯕꯜ ꯂꯦꯝꯞ ꯍꯥꯏꯕꯁꯦ ꯌꯨꯝ ꯈꯨꯗꯤꯡꯃꯛ ꯂꯩꯕ ꯑꯗꯨ ꯂꯩ ꯑꯗꯨ ꯂꯩꯈ꯭ꯔꯦ ꯍꯧꯖꯤꯛꯀꯥꯟꯗꯤ ꯀꯦꯟꯗꯜ ꯃꯩꯕꯇꯤꯁꯦ ꯀꯌꯥ ꯁꯤꯖꯤꯟꯅꯗ꯭ꯔꯦ ꯑꯗꯨꯝ ꯏꯁꯣꯔꯒꯤ ꯀꯔꯤ ꯍꯥꯏꯁꯤꯔꯥ ꯋꯔꯁꯤꯞ ꯇꯧꯅꯤꯉꯥꯏ ꯑꯗꯨ ꯃꯇꯝ ꯅꯠꯇ ꯃꯩꯕꯥꯇꯤꯗꯨ ꯁꯤꯖꯤꯟꯅꯈ꯭ꯔꯦ

ꯋꯥꯀꯤꯡ ꯆꯠꯀꯦꯔꯥ ꯑꯗꯨꯃꯥꯏꯅ ꯇꯧꯕ ꯑꯉꯥꯡꯁꯤꯡꯁꯨ ꯀꯞꯄ ꯈꯣꯠꯄ ꯀꯔꯤ ꯀꯔꯤ ꯑꯁꯤ ꯄꯤꯌꯣ ꯑꯁꯤ ꯄꯤꯌꯣ ꯅꯤꯕ ꯍꯧꯕ ꯑꯗꯨꯃꯥꯏꯅ ꯇꯧꯋꯦ ꯃꯩ ꯂꯥꯛꯇ꯭ꯔꯗꯤ ꯑꯩꯍꯥꯛꯀꯤ ꯃꯣꯕꯥꯏꯜꯁꯨ ꯆꯥꯔꯖ ꯇꯧꯕ ꯌꯥꯔꯣꯏ ꯑꯗꯨꯒꯤ ꯃꯣꯕꯥꯏꯜꯁꯨ ꯕꯦꯇ꯭ꯔꯤꯁꯨ ꯑꯦꯃꯔꯖꯦꯟꯁꯤꯒꯤ ꯁꯦꯐ ꯇꯧꯕꯅꯤꯅ ꯃꯁꯤ ꯁꯥꯅꯕ ꯌꯥꯗꯕ ꯑꯗꯨꯃꯥꯏꯅ ꯇꯧꯕ ꯃꯇꯝ ꯌꯥꯝ ꯂꯥꯛꯑꯦ ꯑꯩꯍꯥꯛꯀꯤ ꯈꯨꯅꯥꯏꯗ